ꯃꯃꯥ ꯆꯥꯛ ꯆꯥꯔꯕꯣ ꯃꯃꯥ ꯀꯩ ꯏꯟꯖꯥꯡ ꯆꯥꯕꯅꯣ ꯎꯝ ꯌꯥꯝ ꯍꯥꯎ ꯍꯥꯎꯔꯝꯅꯤꯌꯦ ꯉꯁꯤꯗꯤ ꯁꯣꯝ ꯃꯄꯥꯟꯂꯝꯗ ꯂꯩꯕ ꯑꯈꯣꯏꯗꯤ ꯀꯩꯅꯣ ꯇꯧꯗꯦ ꯑꯗꯨꯝꯕ ꯍꯤꯟꯖꯥꯡꯗꯣ ꯀꯌꯥ ꯇꯣꯏꯅ ꯆꯥꯕ ꯐꯪꯗꯦ ꯌꯥꯝ ꯍꯥꯎꯔꯝꯅꯤ ꯌꯨꯝꯗꯣ ꯌꯥꯝ ꯅꯤꯡꯁꯪꯉꯦ ꯉꯁꯤꯁꯦ ꯃꯃꯥ ꯑꯗꯣ ꯑꯩꯅ ꯉꯁꯤ ꯀꯩꯅꯣꯝꯇ ꯀꯩꯅꯣ ꯍꯥ ꯀꯩꯅꯣꯝꯇ ꯆꯥꯅꯤꯡꯗꯅ ꯇꯧꯔ ꯍꯥꯏꯔ ꯇꯧꯖꯔꯛꯄꯅꯦ ꯃꯃꯥ ꯍꯦꯟꯇꯥꯛꯁꯦ ꯍꯦꯟꯇꯥꯛ ꯁꯦꯝꯃꯒ ꯈꯔ ꯊꯥꯕꯤꯔꯛꯀꯦꯔꯥ ꯃꯃꯥꯅ ꯑꯗꯣ ꯃꯃꯥ ꯍꯦꯟꯇꯥꯛ ꯁꯦꯝꯕꯁꯦ ꯀꯃꯥꯏ ꯇꯧꯕꯅꯣ ꯀꯃꯥꯏ ꯀꯔꯤꯗ ꯁꯦꯝꯕꯅꯣ ꯍꯥꯏꯕꯗꯤ ꯈꯪꯗꯦ ꯑꯗꯨ ꯌꯥꯝ ꯈꯪꯅꯤꯡꯉꯦ ꯀꯃꯥꯏ ꯇꯧ ꯀꯔꯃꯥꯏ ꯁꯦꯝꯒꯦ ꯁꯤꯕꯣ

ꯎꯝ ꯍꯣꯏ ꯃꯃꯥ ꯊꯝꯕꯤꯌꯨ ꯑꯗꯣ ꯊꯝꯕꯁꯦ ꯑꯗꯨꯗꯣ ꯁ꯭ꯇꯣꯔ ꯇꯧꯔꯒ ꯊꯝꯕꯁꯦ ꯀꯌꯥꯝ ꯀꯨꯏꯅꯒ ꯊꯝꯕ ꯌꯥꯒꯦ

ꯎꯝ ꯑꯣ ꯑꯗꯨꯗꯤ ꯃꯃꯥꯅ ꯁꯦꯝꯕꯤꯔꯛꯑꯣ ꯑꯗꯨꯒ ꯀꯩꯅꯣꯗ ꯊꯥꯕꯤꯔꯛꯑꯣ ꯊꯝ ꯃꯃꯥ ꯊꯝꯃꯒꯦ ꯎꯝ